ꯍꯦꯜꯂꯣ ꯑꯥ ꯑꯥ ꯃꯥꯅꯦ ꯃꯥꯅꯦ ꯕꯤꯁꯀꯨꯃꯥꯔ ꯅꯠꯇ꯭ꯔꯣ ꯑꯣ ꯀꯩ ꯂꯩꯔꯦ ꯍꯥꯏꯔꯛꯑꯣ ꯀꯣꯆꯤꯡꯁꯤ ꯍꯧꯖꯤꯛꯁꯤ ꯑꯩꯈꯣꯏꯁꯤ ꯕꯦꯠꯆ ꯑꯅꯤ ꯊꯣꯛꯅ ꯈꯥꯏꯗꯣꯛꯑꯦꯕꯀꯣ ꯍꯥꯏꯗꯤ ꯑꯌꯨꯛꯇ ꯑꯃ ꯑꯗꯒꯤ ꯅꯨꯡꯊꯤꯟ ꯅꯨꯡꯗꯥꯡ ꯋꯥꯏꯔꯝꯒꯤꯁꯤꯗ ꯑꯃ ꯍꯥꯏꯗꯤ ꯑꯌꯨꯛꯀ ꯅꯨꯡꯊꯤꯟ ꯅꯨꯡꯗꯥꯡ ꯋꯥꯏꯔꯝꯒ ꯅꯠꯇ꯭ꯔ ꯇꯥꯔꯒꯗꯤ ꯑꯇꯣꯞꯄ ꯃꯇꯝ ꯃꯈꯩꯁꯤꯗꯤ ꯅꯨꯡꯁꯥ ꯈꯨꯁꯥ ꯁꯥꯕꯁꯤꯅꯀꯣ ꯍꯥꯏꯗꯤ ꯇ꯭ꯔꯦꯅꯤꯡ ꯇꯧꯐꯝ ꯈꯣꯠꯐꯝꯁꯤ ꯅꯨꯡꯉꯥꯏꯇꯦꯗꯅ ꯅꯨꯡꯁꯥ ꯁꯥꯈ꯭ꯔꯕ ꯃꯔꯛꯁꯤꯗꯗꯤ ꯑꯗꯨꯅ ꯑꯌꯨꯛꯀꯤ ꯉꯜꯂꯤꯉꯩꯁꯤꯗ ꯑꯃ ꯑꯗꯨꯒ ꯅꯨꯃꯤꯗꯥꯡ ꯋꯥꯏꯔꯝ ꯊꯦꯡꯗꯔꯛꯄꯒꯤ ꯌꯥꯆꯪ ꯉꯛꯄꯩ ꯃꯇꯥꯡꯁꯦ ꯁꯤꯗ ꯑꯃꯒ ꯁꯨꯃꯥꯏꯅ ꯇꯧꯋꯦꯕ ꯑꯗꯣ ꯅꯪ ꯀꯔꯝꯕ ꯑꯌꯨꯛꯀꯤꯁꯤ ꯀꯩꯅꯣꯗꯤ ꯃꯤꯁꯦ ꯕꯦꯠꯆ ꯑꯃꯗ ꯑꯩꯈꯣꯏꯁꯦ ꯃꯦꯁ ꯀꯨꯟꯊ꯭ꯔꯥ ꯀꯨꯟꯊ꯭ꯔꯥꯃꯨꯛꯇꯤ ꯈꯟꯕꯅꯦꯕꯀꯣ ꯑꯗꯣ ꯍꯧꯖꯤꯛꯇꯤ ꯍꯧꯖꯤꯛꯀꯤ ꯑꯣꯏꯅꯗꯤ ꯃꯣꯏ ꯈꯔꯗꯤ ꯋꯥꯠꯂꯤ ꯑꯗꯣ ꯂꯥꯛꯀꯅꯤ ꯍꯥꯏꯕ ꯃꯤꯗꯤ ꯂꯩ ꯑꯗꯨ ꯅꯪ ꯑꯌꯨꯛꯀꯤꯁꯤ ꯌꯥꯎꯒꯦ ꯍꯥꯏꯕꯒꯤꯔꯥ

ꯑꯗꯨꯒ ꯍꯥꯏꯗꯤ ꯊꯥꯒꯤ ꯐꯤ ꯅꯣꯡ ꯀꯩꯀꯩꯁꯤꯅꯗꯤꯅꯦ ꯑꯩꯈꯣꯏꯒꯤ ꯊꯥ ꯈꯨꯗꯤꯡꯒꯤ ꯊꯤꯒꯦꯁꯨ ꯌꯥꯏ ꯑꯗꯨꯒ ꯑꯩꯈꯣꯏꯅ ꯊꯥ ꯑꯍꯨꯝꯒꯤ ꯊꯤꯗꯣꯛꯄ ꯇꯥꯔꯒꯗꯤ ꯑꯩꯈꯣꯏꯗ ꯇꯦꯟ ꯄꯔꯁꯦꯟ ꯑꯣꯐ ꯂꯥꯛꯀꯅꯦꯕ ꯑꯗꯒꯤ ꯊꯥ ꯇꯔꯨꯛꯀꯤ ꯊꯤꯔꯒꯅ ꯐꯤꯐꯇꯤꯟ ꯄꯔꯁꯦꯟ ꯑꯣꯐ ꯂꯥꯛꯑꯅꯦꯕꯀꯣ ꯑꯗꯨꯒ ꯆꯍꯤ ꯑꯃꯒꯤ ꯐꯤꯁꯦ ꯊꯤꯗꯣꯛꯀꯦ ꯍꯥꯏꯇꯥꯔꯒꯅ ꯑꯩꯈꯣꯏ ꯇ꯭ꯋꯦꯟꯇꯤ ꯄꯔꯁꯦꯟꯁꯤꯗ ꯑꯣꯐ ꯂꯥꯛꯀꯅꯦꯕ ꯍꯣꯏ ꯑꯗꯨꯃꯥꯏꯅ ꯄꯤ ꯑꯗꯨꯒ ꯐꯤꯁꯤ ꯐꯤ ꯄꯤꯕꯩ ꯃꯇꯥꯡꯁꯦ ꯑꯁꯤꯗ ꯐꯤ ꯐꯤ ꯄꯤꯔꯅꯤ ꯑꯗꯨꯒ ꯑꯩꯈꯣꯏꯅ ꯁꯤꯗꯒꯤ ꯁꯥꯟꯅ ꯈꯣꯠꯅ ꯂꯣꯏꯕꯒ ꯑꯩꯈꯣꯏ ꯑꯉꯥꯡꯁꯤꯡꯁꯤ ꯁꯥꯇ꯭ꯔꯁꯤꯡꯁꯤ ꯀꯔꯤ ꯆꯥꯁꯤꯟꯒꯅꯤ ꯀꯔꯤ ꯊꯛꯆꯤꯟꯒꯅꯤ ꯍꯥꯏꯕ ꯇꯝꯕ ꯉꯝꯗꯦꯕ ꯍꯥꯏꯗꯤ ꯁꯥꯟꯅꯔꯨ ꯂꯣꯏꯔꯛꯄꯒ ꯆꯥꯛ ꯂꯥꯝꯕꯅꯤꯅꯀꯣ ꯑꯗꯨꯅ ꯑꯩꯈꯣꯏ ꯑꯩꯈꯣꯏꯒꯤ ꯁꯥꯟꯅ ꯂꯣꯏꯔꯒ ꯂꯐꯣꯏ ꯑꯃ ꯁꯪꯒꯣꯝ ꯒꯤꯂꯥꯁ ꯑꯃ ꯌꯦꯔꯨꯝ ꯑꯃꯁꯤꯗꯤ ꯑꯗꯨꯝ ꯀꯝꯄꯜꯁꯔꯤ ꯄꯤꯔꯛꯀꯅꯤ ꯑꯗꯨꯗ ꯌꯥꯎꯔꯕꯅꯦ ꯍꯧꯖꯤꯛꯀꯤ ꯐꯤꯁꯤꯗ ꯑꯗꯨꯒ ꯐꯤꯁꯤꯅ ꯊꯥ ꯑꯃꯒꯤ ꯁꯤꯅ ꯂꯤꯁꯤꯡ ꯑꯅꯤ ꯂꯥꯛꯀꯅꯤꯀꯣ ꯊꯥ ꯑꯃꯒꯤ ꯂꯤꯁꯤꯡ ꯑꯅꯤ ꯍꯣꯏ ꯍꯧꯖꯤꯛꯀꯤ ꯑꯗꯨ ꯌꯥꯎꯔꯒ ꯍꯌꯦꯡꯁꯤ ꯀꯩꯅꯣ ꯂꯥꯛꯑꯣ ꯂꯥꯛꯑꯣ ꯑꯗꯨꯒ ꯅꯪꯒꯤ ꯐꯣꯔꯝ ꯐꯤꯜ ꯑꯞ ꯇꯧꯕꯒꯤꯁꯦ ꯁꯤꯗ ꯅꯪ ꯑꯩꯒꯤ ꯍꯌꯦꯡ ꯅꯪꯒꯤ ꯑꯙꯔ ꯀꯥꯔꯗ ꯂꯩꯔꯒꯗꯤ ꯑꯙꯔ ꯀꯥꯔꯗ ꯄꯣꯔꯛꯑꯣ ꯑꯗꯒꯤ ꯅꯪꯒꯤ ꯍꯥꯟꯅ ꯁꯥꯟꯅꯈꯤꯕꯒꯤ ꯁꯥꯔꯇꯤꯐꯤꯀꯦꯠ ꯀꯨꯝꯕ ꯂꯩꯗꯅ ꯑꯗꯨ ꯂꯩꯔꯒꯗꯤ ꯑꯗꯨꯁꯨ ꯄꯥꯏꯁꯜꯂꯛꯑꯣ ꯑꯗꯨ ꯂꯩꯇ꯭ꯔꯒꯗꯤ ꯀꯩꯁꯨ ꯀꯥꯏꯗꯦ ꯍꯥꯏꯗꯤ ꯅꯧꯅ ꯑꯩꯈꯣꯏꯁꯤꯗ ꯄꯨꯂꯞ ꯇꯝꯕ ꯍꯧꯕꯅꯤꯅꯀꯣ ꯂꯩꯔꯒꯕꯨꯗꯤ ꯁꯨꯝ ꯍꯥꯏꯗꯤ ꯑꯩꯈꯣꯏꯅ ꯈꯪꯍꯧꯕꯁꯨ ꯌꯥꯏꯗꯅ ꯑꯦ ꯃꯥ ꯁꯤ ꯁꯤ ꯁꯥꯟꯅꯈ꯭ꯔꯦ ꯁꯨꯃꯥꯏ ꯁꯨꯃꯥꯏꯅ ꯇꯧꯈ꯭ꯔꯦ ꯍꯥꯏꯕꯒꯤ ꯅꯣꯂꯦꯖ ꯑꯃ ꯂꯩꯗꯅ ꯑꯗꯨ ꯂꯩꯇꯕ ꯇꯥꯔꯒꯁꯨ ꯀꯩꯁꯨ ꯀꯥꯏꯗꯦ ꯃꯌꯥꯝ ꯄꯨꯂꯞ ꯆꯞ ꯃꯥꯟꯅꯅ ꯍꯧꯃꯤꯟꯅꯗꯣꯏꯅꯤ ꯑꯗꯣ ꯍꯌꯦꯡ ꯍꯥꯏꯗꯤ ꯑꯗꯨꯝ ꯂꯥꯛꯑꯣ ꯑꯗꯨꯒ ꯅꯪꯒꯤ ꯃꯌꯥꯝ ꯁꯥꯟꯅꯕꯁꯤꯗ ꯑꯗꯨꯝ ꯌꯥꯎꯁꯜꯂꯔꯣ ꯑꯗꯨꯒ ꯀꯩꯅꯣꯇꯧꯔꯁꯦ ꯉꯁꯥꯏꯒꯤ ꯃꯤꯡ ꯆꯟꯕꯗꯨꯅ ꯂꯣꯏꯔꯒ ꯑꯣꯏꯅ ꯇꯞꯅ ꯏꯪꯅ ꯇꯧꯔꯁꯦ ꯁꯥꯟꯅꯕ ꯂꯣꯏꯔꯒ ꯑꯗꯨꯅ ꯐꯔꯅꯤ ꯑꯣ ꯐꯔꯦ ꯐꯔꯦ ꯑꯗꯨꯅ ꯍꯌꯦꯡ ꯍꯌꯦꯡ ꯂꯥꯛꯑꯣ ꯑꯗꯨꯒ ꯑꯗꯨꯃꯥꯏꯅ ꯌꯥꯎꯔꯁꯤꯅꯦ ꯍꯣꯏ ꯐꯔꯦ ꯐꯔꯦ ꯑꯗꯨꯑꯣꯏꯗꯤ